ꯅꯣꯡꯖꯨꯒꯤ ꯃꯇꯝꯗ ꯑꯩꯈꯣꯏꯅ ꯑꯩꯈꯣꯏꯒꯤ ꯑꯩ ꯏꯁꯥꯁꯦ ꯀꯣꯕꯦꯔ ꯐꯖꯅ ꯇꯧꯕꯤꯕ ꯁ꯭ꯋꯦꯇꯔ ꯍꯥꯞꯄꯤꯕ ꯑꯊꯥꯕ ꯁꯣꯛꯁ ꯍꯥꯞꯄꯤꯕ ꯇꯨꯄꯤ ꯍꯥꯞꯄꯤꯕ ꯐꯤ ꯏꯟꯕꯤꯕ ꯑꯁꯤꯅ ꯉꯥꯛꯊꯣꯛꯄ ꯉꯝꯃꯤ ꯂꯥꯏꯅꯥꯗꯒꯤ ꯑꯗꯨꯒ ꯀꯔꯤꯒꯨꯝꯕ ꯂꯥꯏꯍꯧꯒꯨꯝꯕ ꯌꯥꯎꯔꯛꯄ ꯇꯥꯔꯒꯗꯤ ꯍꯤꯗꯥꯛꯁꯦ ꯐꯖꯅ ꯆꯥꯕꯤꯕ ꯗꯣꯛꯇꯔꯒꯤ ꯄ꯭ꯔꯦꯁꯀ꯭ꯔꯥꯏꯞ ꯌꯥꯎꯔꯒ ꯍꯤꯗꯥꯛꯁꯦ ꯐꯖꯅ ꯆꯥꯕꯤꯔꯒꯗꯤ ꯑꯩꯈꯣꯏꯒꯤ ꯑꯅꯥꯕꯁꯨ ꯄ꯭ꯔꯤꯚꯦꯟ ꯇꯧꯒꯅꯤ ꯍꯥꯏꯅ ꯊꯥꯖꯩ